ꯃꯥꯗꯤ ꯂꯩ ꯑꯣꯏꯅ ꯁꯥꯠꯄ ꯂꯣꯏꯈ꯭ꯔꯒꯁꯨ ꯃꯥꯒꯤ ꯁꯤꯠꯇꯣ ꯃꯥꯒꯤ ꯃꯔꯨꯗꯣ ꯑꯩꯈꯣꯏꯅ ꯆꯥꯔꯁꯨ ꯌꯥꯕ ꯑꯗꯨꯒꯨꯝꯕ ꯐꯁꯨ ꯐꯖꯕ ꯀꯥꯟꯅꯕ ꯄꯤꯕ ꯂꯩ ꯑꯃꯈꯛꯁꯨ ꯑꯣꯏ ꯑꯗꯨꯒ ꯑꯩꯅ ꯊꯥꯕ ꯄꯥꯝꯕ ꯎꯍꯩꯁꯤꯡꯁꯤꯅ ꯑꯃꯨꯛ ꯑꯦꯄꯜꯒꯨꯝꯕ ꯃꯦꯡꯒꯣꯒꯨꯝꯕ ꯍꯥꯏꯗꯤ ꯑꯣꯔꯦꯟꯁꯀꯨꯝꯕ ꯑꯩꯈꯣꯏꯅ ꯕꯖꯥꯔꯗꯒꯤ ꯂꯩꯔꯒ ꯆꯥꯔꯨꯕ ꯃꯇꯝꯗꯗꯤ ꯍꯥꯏꯗꯤ ꯑꯣꯔꯒꯥꯅꯤꯛ ꯑꯣꯏꯗꯕꯅꯤꯅ ꯑꯩꯈꯣꯏꯅ ꯁꯤ ꯆꯥꯔꯒ ꯀꯥꯟꯅꯕ ꯃꯌꯥꯝꯗꯣ ꯑꯣꯔꯒꯥꯅꯤꯛ ꯑꯣꯏꯗ꯭ꯔꯕꯅꯤꯅ ꯍꯛꯆꯥꯡꯗ ꯀꯥꯟꯅꯕ ꯆꯥꯡꯗꯣ ꯍꯟꯊꯗꯣꯏꯅꯤ ꯃꯥꯡꯗꯣꯏꯅꯤ ꯀꯥꯟꯅꯕ ꯐꯪꯉꯣꯏꯗꯣꯏꯅꯤ ꯑꯗꯨꯒ ꯃꯅꯥ ꯃꯁꯤꯡ ꯊꯥꯕꯁꯤꯁꯨ ꯍꯥꯏꯗꯤ ꯀꯦꯕꯦꯖ ꯀꯣꯕꯤꯒꯨꯝꯕ ꯑꯗꯒꯤ ꯍꯪꯒꯥꯝ ꯀꯔꯤ ꯀꯔꯥ ꯃꯅꯥ ꯃꯁꯤꯡ ꯃꯌꯥꯝ ꯊꯥꯕꯁꯤꯁꯨ ꯌꯥꯝ ꯀꯥꯟꯅꯕ ꯄꯤ ꯍꯥꯏꯗꯤ ꯃꯤꯠ ꯅꯥ ꯁꯤꯡꯉꯤ ꯑꯗꯒꯤ ꯋꯥꯈꯜ ꯅꯨꯡꯉꯥꯏꯍꯜꯂꯤ ꯑꯗꯒꯤ ꯕꯖꯥꯔꯗꯒꯤ ꯑꯩꯈꯣꯏꯅ ꯂꯩꯔꯨꯕ ꯃꯇꯝꯗꯗꯤ ꯑꯗꯨꯁꯨ ꯆꯞ ꯃꯥꯅꯩ ꯑꯣꯔꯒꯥꯅꯤꯛ ꯑꯣꯏꯗꯕꯅꯤꯅ ꯆꯥꯕꯗ ꯑꯐꯕ ꯑꯣꯏꯗꯕ ꯌꯨꯝꯗ ꯊꯥꯖꯔꯒ ꯆꯥꯕ ꯍꯥꯏꯕꯁꯤꯃꯛꯇꯕꯨ ꯑꯣꯔꯒꯥꯅꯤꯛ ꯑꯣꯏꯅ ꯆꯥꯕ ꯐꯪꯉꯦ ꯍꯥꯏꯗꯤ ꯆꯥꯔꯤꯕ ꯄꯣꯠꯇꯣ ꯀꯥꯅꯕ ꯐꯪꯉꯦ ꯐꯕ ꯐꯪꯉꯦ ꯑꯗꯨꯒ ꯄꯩꯁꯥꯁꯨ ꯁꯦꯞ ꯑꯣꯏꯔꯦ